ꯊꯧꯕꯥꯜ ꯖꯤꯂꯥꯁꯤꯡꯗ ꯄꯥꯡꯊꯣꯛꯄ ꯃꯔꯨ ꯑꯣꯏꯕ ꯃꯐꯝ ꯍꯥꯏꯔꯒꯗꯤ ꯑꯩꯈꯣꯏꯒꯤ ꯗꯤꯋꯥꯂꯤꯒꯤ ꯃꯇꯝꯗ ꯌꯨꯝ ꯑꯀꯣꯏꯕꯗ ꯂꯥꯏꯠ ꯊꯥꯜꯂꯒ ꯕꯣꯝꯕ꯭ꯂꯥ ꯊꯥꯕ ꯑꯗꯨꯒ ꯌꯥꯎꯁꯪ ꯀꯨꯝꯍꯩ ꯂꯥꯛꯄ ꯃꯇꯝꯗ ꯑꯃꯒ ꯑꯃꯒ ꯑꯕꯦꯔ ꯇꯩꯅꯕ ꯂꯝꯕꯤꯗ ꯄꯩꯁꯥ ꯈꯥꯏꯕ ꯑꯗꯨꯒ ꯖꯒꯣꯏ ꯀꯜꯆꯔ ꯄ꯭ꯔꯣꯒ꯭ꯔꯥꯝ ꯀꯌꯥ ꯑꯁꯤꯅ ꯆꯤꯡꯕ ꯑꯗꯨꯝ ꯄꯥꯡꯊꯣꯛꯇꯕ ꯅꯠꯇꯦ ꯊꯧꯕꯥꯜ ꯖꯤꯂꯥꯒꯤ ꯑꯣꯏꯕ ꯇꯣꯉꯥꯟ ꯇꯣꯉꯥꯟꯕ ꯃꯐꯝꯁꯤꯡꯗ ꯍꯥꯏꯗꯤ ꯀ꯭ꯂꯕ ꯑꯣꯔꯒꯅꯥꯏꯖꯦꯁꯟꯁꯤꯡꯅ ꯁꯤꯟꯕ ꯏꯁꯄꯣꯔꯠꯀꯤ ꯊꯧꯔꯝ ꯀꯌꯥ ꯑꯃꯁꯨ ꯄꯥꯡꯊꯣꯛꯆꯔꯤ